ꯃꯅꯤꯄꯨꯔꯗ ꯂꯩꯕ ꯂꯝ ꯑꯁꯤꯒꯤ ꯃꯃꯥꯡꯉꯩꯒꯤ ꯅꯥꯠꯀꯤ ꯑꯣꯏꯕ ꯑꯃꯁꯨꯡ ꯑꯅꯧꯕ ꯃꯇꯝꯒꯤ ꯑꯣꯏꯕ ꯑꯌꯦꯛꯄ ꯂꯥꯏ ꯎꯠꯄꯒꯤ ꯊꯧꯔꯝ ꯄꯥꯡꯊꯣꯛꯐꯝ ꯅꯠꯇ꯭ꯔꯒ ꯑꯌꯦꯛꯄ ꯂꯥꯏ ꯎꯠꯂꯤꯕ ꯃꯔꯨ ꯑꯣꯏꯕ ꯃꯐꯝꯁꯤꯡ ꯅꯠ꯭ꯇꯔꯒ ꯀꯨꯃꯩ ꯑꯃ ꯍꯥꯏꯌꯨ ꯍꯥꯏꯕ ꯇꯥꯔꯒꯗꯤ ꯁꯉꯥꯏ ꯐꯦꯁꯇꯤꯕꯦꯜꯅꯤ ꯍꯥꯏꯔꯤꯕ ꯐꯦꯁꯇꯤꯕꯦꯜ ꯑꯁꯤꯗ ꯃꯅꯤꯄꯨꯔꯗ ꯈꯨꯟꯗꯥꯔꯤꯕ ꯇꯣꯉꯥꯟ ꯇꯤꯉꯥꯟꯕ ꯐꯨꯔꯨꯞ ꯀꯌꯥꯒꯤ ꯃꯁꯥꯒꯤ ꯂꯩꯖꯔꯤꯕ ꯅꯥꯠ ꯆꯠꯅꯕꯤꯒꯤ ꯐꯖꯕ ꯃꯁꯛ ꯑꯗꯣ ꯍꯥꯏꯔꯤꯕ ꯃꯨꯃꯩ ꯑꯁꯤꯗ ꯎꯕ ꯐꯪꯒꯅꯤ